ꯍꯜꯂꯣ ꯁꯤ ꯃꯅꯤꯄꯨꯔ ꯀꯦꯕ ꯁꯔꯚꯤꯁ ꯑꯣꯏꯕꯤꯔꯕ꯭ꯔꯥ ꯍꯌꯦꯡ ꯑꯩꯁꯤ ꯃꯣꯔꯦꯒꯤ ꯁꯥꯗꯨ ꯏꯂꯦꯛꯇ꯭ꯔꯣꯅꯤꯛ ꯗꯨꯀꯥꯟꯒꯤ ꯃꯃꯥꯡꯗꯒꯤ ꯊꯧꯕꯥꯜ ꯕꯖꯥꯔ ꯐꯥꯎꯕ ꯑꯌꯨꯛꯀꯤ ꯄꯨꯡ ꯃꯥꯄꯜ ꯃꯈꯥꯏ ꯅꯪꯅꯕ ꯂꯥꯛꯄꯤꯌꯨ ꯃꯔꯝꯗꯤ ꯑꯩꯁꯤ ꯃꯥꯔꯀꯦꯠꯇꯤꯡ ꯆꯠꯀꯗꯕꯅꯤ ꯑꯗꯨꯒ ꯄꯣꯠ ꯆꯩ ꯀꯩꯀꯩꯁꯨ ꯂꯧꯒꯗꯕ ꯑꯗꯨꯅ ꯌꯥꯔꯒꯗꯤ ꯈꯤꯇꯪ ꯊꯨꯅ ꯂꯥꯛꯄꯤꯅꯕ ꯑꯩ ꯍꯥꯏꯖꯔꯤ ꯌꯥꯔꯒꯗꯤ ꯍꯥꯏꯕꯤꯔꯛꯑꯣ ꯑꯗꯨꯒ ꯀꯔꯤ ꯍꯥꯏꯅꯤ ꯑꯩꯈꯣꯏꯒꯤ ꯍꯧꯖꯤꯛꯁꯦ ꯇ꯭ꯔꯥꯐꯤꯛꯁꯦ ꯌꯥꯝꯅ ꯖꯥꯝ ꯑꯣꯏꯕꯅꯤꯅꯀꯣ ꯈꯤꯇꯪ ꯉꯟꯅ ꯂꯥꯛꯄꯤꯔꯒꯗꯤ ꯍꯦꯟꯅ ꯈꯨꯗꯣꯡ ꯆꯥꯕ ꯑꯃ ꯑꯣꯏꯒꯅꯤ ꯑꯩꯈꯣꯏ ꯏꯠꯁꯨ ꯅꯛꯁꯤꯜꯂꯛꯄꯅꯤꯅ ꯍꯥꯏꯇꯥꯔꯦ ꯄꯣꯠ ꯆꯩꯁꯨ ꯂꯧꯒꯗꯕ ꯑꯃ ꯑꯃ ꯇꯧꯒꯗꯕ ꯑꯣꯏꯕ ꯑꯗꯨꯅ ꯈꯤꯇꯪ ꯉꯟꯅ ꯌꯥꯔꯒꯗꯤ ꯂꯥꯛꯄꯤꯔꯒ ꯑꯩꯈꯣꯏꯒꯤ ꯁꯣꯔꯥꯗ ꯑꯩꯈꯣꯏ ꯏꯅꯦ ꯑꯃꯁꯨ ꯂꯩ ꯑꯗꯨꯗꯁꯨ ꯆꯪꯉꯝꯒꯗꯕꯅꯤ ꯑꯗꯨꯒ ꯑꯩꯒꯤ ꯌꯨꯝꯗꯁꯨ ꯄꯣꯠ ꯆꯩ ꯈꯔ ꯂꯧꯒꯗꯕꯅꯦ ꯑꯗꯨꯅ ꯍꯌꯦꯡ ꯑꯌꯨꯛ ꯍꯌꯦꯡ ꯑꯌꯨꯛ ꯉꯟꯅ ꯈꯔ ꯊꯨꯅ ꯌꯥꯔꯒꯗꯤ ꯑꯃꯇꯪ ꯂꯥꯛꯄꯤꯌꯨ ꯑꯗꯨꯒ ꯍꯪꯒꯗꯕ ꯋꯥꯗꯤ ꯍꯪꯍꯧꯗ꯭ꯔꯦꯅꯦ ꯇꯧꯔꯤꯁꯦ ꯕꯔꯥꯅ ꯑꯃꯨꯛ ꯕꯔꯥꯅ ꯀꯌꯥ ꯑꯣꯏꯗꯣꯏꯅꯣ ꯁꯣꯝꯒꯤꯁꯦ ꯕꯔꯥꯗꯣ ꯈꯤꯇꯪ ꯅꯤꯒꯣꯁꯤꯌꯦꯠ ꯇꯧꯕ ꯇꯥꯊꯣꯛ ꯇꯥꯁꯤꯟ ꯈꯔ ꯇꯧꯅꯁꯤ ꯏꯠ ꯃꯌꯥꯅꯤ ꯀꯩꯗꯧꯔꯒꯦ ꯚꯥꯏ ꯕꯔꯥꯗꯣ ꯈꯤꯇꯪ ꯇꯥꯊꯣꯛ ꯇꯥꯁꯤꯟ ꯇꯧꯔꯒ ꯑꯩꯈꯣꯏ ꯌꯦꯡꯅꯕ ꯇꯧꯅꯔꯁꯤ ꯐꯔꯦ ꯐꯖꯅ ꯃꯈꯥ ꯇꯥꯕ ꯋꯥꯗꯤ ꯋꯥꯔꯤ ꯁꯥꯟꯅꯔꯁꯤ